ꯄꯦꯟꯇꯤꯡ ꯍꯥꯏꯕꯁꯤ ꯂꯥꯏꯌꯦꯛꯄ ꯍꯥꯏꯕꯁꯤ ꯈꯨꯠ ꯈꯛꯀꯤ ꯅꯠꯇꯦ ꯃꯁꯤ ꯑꯩꯒꯤ ꯋꯥꯈꯜꯅ ꯋꯥꯔꯤ ꯑꯃꯗ ꯁꯞꯄꯣꯖ ꯑꯩꯁꯤ ꯃꯤ ꯑꯃ ꯌꯦꯛꯑꯦ ꯑꯅ ꯈꯜꯂꯣ ꯑꯩꯅ ꯃꯤ ꯌꯦꯛꯄ ꯃꯇꯝꯁꯤꯗ ꯃꯤꯠꯅ ꯀꯗꯥꯏ ꯄꯥꯟꯒꯅꯤ ꯑꯩꯒꯤ ꯋꯥꯈꯜꯅ ꯈꯜꯂꯤꯗꯨ ꯑꯩꯒꯤ ꯈꯨꯠꯅ ꯃꯁꯤ ꯃꯄꯥꯗ ꯃꯤꯠ ꯍꯥꯞꯀꯅꯤ ꯑꯗꯨꯒ ꯃꯁꯤ ꯃꯄꯥꯗꯅ ꯈꯨꯠ ꯁꯝꯊꯔꯛꯀꯅꯤ ꯑꯗꯨ ꯇꯧꯔꯛꯀꯅꯤ ꯈꯣꯠꯂꯛꯀꯅꯤ ꯂꯣꯏꯅꯃꯛ ꯑꯩꯒꯤ ꯋꯥꯈꯜꯅ ꯂꯣꯏꯅ ꯀꯟꯇ꯭ꯔꯣꯜ ꯇꯧꯕꯒꯤ ꯃꯇꯨꯡ ꯏꯟꯅ ꯀꯟꯇ꯭ꯔꯣꯜꯗꯒꯤꯅ ꯑꯗꯨꯝ ꯋꯥꯈꯜꯅ ꯈꯟꯕꯒ ꯑꯩꯒꯤ ꯈꯨꯠꯅ ꯇꯧꯔꯛꯄꯒ ꯆꯥꯟꯅꯅ ꯑꯗꯨꯝ ꯌꯦꯛꯄꯅꯤ ꯄꯦꯟꯇꯤꯡ ꯍꯥꯏꯕꯁꯤ ꯑꯩꯅ ꯈꯣꯡꯅ ꯌꯦꯛꯄ ꯌꯥꯕ ꯅꯠꯇꯦ ꯑꯩꯒꯤ ꯋꯥꯈꯜꯒꯤ ꯃꯇꯨꯡ ꯏꯟꯅ ꯑꯩꯅ ꯁꯤ ꯌꯦꯛꯀꯅꯤ ꯁꯤ ꯇꯧꯒꯅꯤ ꯁꯤ ꯍꯥꯞꯄꯗꯤ ꯐꯖꯒꯅꯤ ꯁꯤ ꯍꯥꯞꯄꯗꯤ ꯐꯖꯔꯣꯏ ꯑꯁꯤꯒꯨꯝꯕꯁꯤ ꯑꯩ ꯋꯥꯈꯜꯁꯨ ꯌꯥꯎꯋꯦ ꯄ꯭ꯂꯁ ꯑꯩꯒꯤ ꯈꯨꯠ ꯁꯤ ꯂꯣꯏꯅꯃꯛꯅ ꯀꯟꯇ꯭ꯔꯣꯜ ꯇꯧꯔꯒ ꯌꯦꯛꯄꯅꯤ ꯑꯗꯨꯅ ꯄꯦꯟꯇꯤꯡ ꯌꯦꯛꯄꯁꯤ ꯋꯥꯈꯜ ꯌꯥꯎꯗꯕ ꯌꯥꯗꯦ ꯑꯗꯨꯅ ꯄꯦꯟꯇꯤꯡ ꯌꯦꯛꯄ ꯃꯇꯝꯗ ꯋꯥꯈꯜ ꯆꯪꯉꯤ ꯄ꯭ꯂꯁ ꯈꯨꯠ ꯈꯨꯠꯀꯤ ꯁ꯭ꯀꯤꯜꯁꯨ ꯈꯔ ꯆꯪꯉꯤ